ꯍꯂꯣ ꯍꯂꯣ ꯁꯤꯕꯨ ꯆꯨꯔꯆꯥꯝꯄꯨꯔꯒꯤ ꯀ꯭ꯔꯥꯐꯃꯦꯟ ꯑꯣꯏꯕꯤꯔꯕꯥ ꯑꯗꯨ ꯃꯁꯤ ꯀꯔꯝ ꯀꯔꯝꯕ ꯃꯈꯟꯒꯤ ꯄꯣꯠ ꯆꯩꯁꯤꯡꯗꯤ ꯐꯪꯉꯤ

ꯁꯤꯗ ꯑꯗꯨꯝ ꯐꯛꯀꯨꯝꯕ ꯑꯗꯒꯤ ꯂꯩꯒꯨꯝꯕ ꯍꯥꯏꯗꯤ ꯂꯩꯗꯅ ꯑꯗꯨꯝ ꯗꯤꯖꯥꯏꯟ ꯑꯣꯏꯕ ꯄꯣꯠꯅ ꯑꯗꯨꯝ ꯌꯨꯝꯗ ꯀꯩꯗ ꯁꯤꯖꯤꯟꯅꯕ ꯌꯥꯕ ꯐꯪꯕ ꯇꯧꯕꯗꯤ ꯐꯪꯕ꯭ꯔꯥ ꯀꯃꯥꯏ ꯇꯧꯋꯤ ꯑꯗꯨ ꯃꯃꯜꯗꯤ ꯀꯌꯥ ꯂꯩꯕꯒꯦ ꯀꯃꯥꯏ ꯇꯧꯕꯒꯦ ꯁꯤꯅꯤꯗ ꯑꯝꯇ ꯇꯥꯛꯄꯤꯔꯛꯎꯅꯦ ꯍꯣꯏ ꯍꯣꯏ ꯌꯥꯝ ꯐꯔꯦ ꯑꯗꯨ ꯃꯁꯤ ꯑꯗꯨꯝ ꯀ꯭ꯋꯥꯂꯤꯇꯤ ꯐꯕ ꯐꯠꯇꯕ ꯂꯩꯕ꯭ꯔꯥ ꯀꯃꯥꯏꯅ ꯇꯧꯋꯤ ꯍꯣꯏ ꯍꯣꯏ ꯑꯗꯨ ꯁꯤꯕꯨ ꯑꯗꯨꯝ ꯍꯥꯏꯗꯤ ꯌꯨꯝ ꯌꯨꯝꯗ ꯗꯤꯂꯤꯚꯔ ꯇꯧꯕ꯭ꯔꯥ ꯅꯠꯇ꯭ꯔꯒꯅ ꯃꯐꯝꯗꯨꯗ ꯂꯥꯛꯑꯒ ꯂꯧꯒꯗꯣꯏꯔꯥ ꯅꯠꯇ꯭ꯔꯒꯅ ꯌꯨꯝꯗ ꯗꯤꯂꯤꯕꯔ ꯇꯧꯕ ꯌꯥꯒꯗ꯭ꯔꯥ ꯍꯥꯏꯕꯗꯨꯝꯇꯪꯒ ꯇꯥꯛꯄꯤꯔꯛꯑꯗꯤ ꯐꯅꯤ ꯑꯗꯨ ꯁꯤ ꯗꯤꯂꯤꯚꯔ ꯇꯧꯕꯒꯤꯗꯗꯤ ꯗꯤꯂꯤꯚꯔꯒꯤ ꯆꯥꯔꯖ ꯂꯧꯕ꯭ꯔꯥ ꯅꯠꯇ꯭ꯔꯒꯅ ꯍꯥꯏꯔꯤꯕ ꯃꯃꯜꯁꯤꯡꯗꯨꯗ ꯑꯗꯨꯝ ꯑꯣꯏꯒꯗꯣꯏꯔꯥ ꯑꯗꯨ ꯗꯤꯂꯤꯚꯔꯒꯤ ꯃꯃꯜꯁꯤ ꯑꯗꯨꯝ ꯑꯅꯛꯄ ꯑꯔꯥꯞꯄꯒꯤꯁꯨ ꯑꯗꯨꯝ ꯈꯔ ꯍꯦꯟꯗꯣꯛ ꯍꯦꯟꯖꯤꯟ ꯂꯩꯕ꯭ꯔꯥ ꯅꯠꯇ꯭ꯔꯒꯅ ꯑꯦꯚꯔꯦꯖ ꯑꯝꯗ ꯑꯗꯨꯝ ꯂꯦꯞꯄ꯭ꯔꯥ ꯀꯃꯥꯏꯅ ꯇꯧꯋꯤ ꯐꯔꯦ ꯌꯥꯝ ꯅꯨꯡꯉꯥꯏꯖꯔꯦ ꯑꯗꯨꯝ ꯄꯣꯠ ꯆꯩ ꯈꯔ ꯑꯗꯨꯝ ꯄꯥꯝꯖꯩ ꯑꯗꯨꯅ ꯌꯥꯔꯒꯗꯤ ꯑꯗꯨꯝ ꯗꯤꯂꯤꯚꯔ ꯑꯩ ꯃꯐꯝꯗꯨ ꯍꯥꯏꯖꯔꯛꯀꯦ ꯑꯗꯨꯒ ꯀꯩꯗꯧꯉꯩ ꯗꯤꯂꯤꯚꯔ ꯇꯧꯕ ꯉꯝꯒꯗꯒꯦ ꯈꯣꯠꯀꯗꯒꯦ ꯍꯥꯏꯕꯗꯨꯁꯨ ꯑꯗꯨꯝ ꯄꯥꯎ ꯄꯤꯕꯤꯔꯛꯑꯣ ꯉꯁꯤꯒꯤꯗꯤ ꯊꯝꯖꯔꯒꯦ ꯀꯣꯟꯅ ꯑꯃꯨꯛ ꯄꯥꯎ ꯐꯥꯎꯅꯔꯁꯤ